ꯍꯧꯖꯤꯛ ꯍꯧꯖꯤꯛ ꯂꯩꯔꯤꯕ ꯑꯩꯈꯣꯏꯒꯤ ꯍꯦꯜꯠ ꯀꯤꯌꯥꯔꯒꯤ ꯄꯣꯠꯁꯤꯡꯁꯤꯗꯤ ꯈꯤꯇꯪ ꯐꯕꯗꯤ ꯋꯥꯠꯂꯤ ꯑꯗꯨꯕꯨ ꯌꯨꯝ ꯃꯈꯣꯡꯕꯨꯗꯤ ꯄꯥꯝꯗꯦ ꯑꯅꯥ ꯂꯥꯏꯌꯦꯡꯒꯤ ꯄꯣꯠꯁꯤꯡꯁꯦ ꯈꯤꯇꯪ ꯑꯅꯧ ꯑꯅꯧꯕ ꯍꯥꯞꯀꯠꯂꯒ ꯏꯝꯄ꯭ꯔꯨꯞ ꯇꯧꯔꯒ ꯑꯗꯨꯃꯥꯏꯅ ꯂꯩꯕ ꯄꯥꯝꯃꯤ